ꯊꯥꯔꯠ ꯑꯣꯐ ꯐꯦꯕꯋꯥꯔꯤ ꯅꯥꯏꯟꯇꯤꯟ ꯅꯥꯏꯟꯇꯤ ꯁꯚꯦꯟ ꯐꯣꯔꯠ ꯑꯣꯐ ꯁꯦꯞꯇꯦꯝꯕꯔ ꯇ꯭ꯋꯦꯟꯇꯤ ꯇ꯭ꯋꯦꯟꯇꯤ ꯋꯥꯟ ꯐꯤꯐ ꯑꯣꯐ ꯑꯣꯛꯇꯣꯕꯔ ꯇ꯭ꯋꯦꯟꯇꯤ ꯇ꯭ꯋꯦꯟꯇꯤ ꯇꯨ ꯁꯚꯦꯟ ꯑꯣꯐ ꯁꯦꯞꯇꯦꯝꯕꯔ ꯇ꯭ꯋꯦꯟꯇꯤ ꯇ꯭ꯋꯦꯟꯇꯤ ꯊ꯭ꯔꯤ ꯐꯥꯔꯁ ꯖꯟꯋꯥꯔꯤ ꯇ꯭ꯋꯦꯟꯇꯤ ꯇ꯭ꯋꯦꯟꯇꯤ ꯐꯣꯔ